ꯃꯤꯁ ꯔꯣꯁꯅꯥꯅꯤꯀꯣ ꯑꯩꯗꯣ ꯀꯩꯅꯦꯕ ꯑꯩꯗꯣ ꯍꯌꯦꯡꯅꯦ ꯑꯩꯈꯣꯏ ꯏꯃꯥꯟꯅꯕꯤ ꯑꯃꯥ ꯂꯨꯍꯣꯡꯕ ꯌꯥꯎꯕ ꯂꯩꯌꯦꯕꯀꯣ ꯂꯨꯍꯣꯡꯕꯗꯣ ꯑꯩꯗꯣ ꯂꯥꯛꯇꯕ ꯆꯠꯇꯕꯁꯨ ꯌꯥꯗꯕ ꯑꯗꯣ ꯂꯤꯚꯁꯨ ꯂꯧꯔꯛꯍꯧꯗ꯭ꯔꯦ ꯄ꯭ꯔꯤꯟꯁꯤꯄꯥꯜꯗꯒꯤ ꯑꯗꯣ ꯃꯤꯁꯅ ꯑꯝꯇ ꯑꯩꯒꯤ ꯂꯤꯚꯇꯨ ꯁꯥꯔ ꯄ꯭ꯔꯤꯟꯁꯤꯄꯥꯜꯗ ꯈꯔ ꯍꯥꯏꯅꯕꯤꯔꯝꯃꯨꯕ ꯑꯗꯨꯒ ꯑꯩ ꯃꯊꯪꯒꯤ ꯁ꯭ꯀꯨꯜ ꯀꯥꯔꯛꯄꯗ ꯂꯤꯚ ꯑꯦꯄ꯭ꯂꯤꯀꯦꯁꯟꯗꯨ ꯄꯨꯖꯔꯛꯑꯒꯦ ꯑꯝꯇ ꯍꯥꯏꯕꯤꯕ ꯌꯥꯅꯤꯀꯣ ꯍꯣꯏ ꯊꯦꯡꯀꯤꯌꯨ ꯃꯤꯁ ꯊꯝꯃꯒꯦ ꯑꯗꯨꯗꯤ